ꯑꯥ ꯍꯜꯂꯣ

ꯍꯜꯂꯣ ꯀꯃꯥꯏ ꯇꯧꯒꯦ ꯅꯨꯡꯉꯥꯏꯔꯤꯕꯣ ꯅꯨꯡꯉꯥꯏꯔꯤ ꯑꯥ ꯁꯣꯝ ꯂꯣꯡꯕꯤꯔꯣꯝꯗ ꯀꯣꯏꯕ ꯆꯠꯂꯨꯁꯤꯅ ꯑꯧ ꯂꯣꯡꯕꯤ ꯆꯠꯇꯕ ꯀꯨꯏꯔꯦ ꯂꯣꯡꯕꯤꯁꯦ ꯆꯠꯇꯕ ꯑꯥꯎ ꯈꯪꯉꯦ ꯈꯪꯉꯦ ꯑꯗꯨꯗꯤ ꯑꯗꯨꯝ ꯃꯦꯛꯁꯤꯃꯝ ꯊꯥꯔꯇꯤ ꯇꯨ ꯐꯣꯔꯇꯤ ꯀꯤꯂꯣꯃꯤꯇꯔꯁ ꯀꯨꯝꯕ ꯆꯠꯀꯅꯤ

ꯑꯥ ꯂꯝꯕꯤꯗꯤ ꯀꯩꯅꯣ ꯍꯥꯏꯋꯦꯅꯤ ꯑꯩ ꯒꯥꯔꯤ ꯆꯠꯇꯣꯏꯅꯦ ꯒꯥꯔꯤꯗ ꯆꯠꯀꯗꯕꯅꯤ ꯀꯩꯅꯣꯗ ꯍꯥꯏꯋꯦꯅꯦ ꯃꯣꯏ ꯈꯨꯟꯁꯦ ꯍꯥꯏꯋꯦ ꯃꯌꯥꯏ ꯇꯥꯏꯌꯦꯕ ꯍꯥꯏꯋꯦ ꯐꯥꯎꯕꯅꯤꯅ ꯎꯝ ꯑꯗꯣ ꯃꯣꯏ ꯈꯨꯟꯗ ꯅꯨꯡꯉꯥꯏꯔꯣꯏ ꯃꯣꯏ ꯈꯨꯟꯗ ꯅꯨꯡꯉꯥꯏꯔꯣꯏ ꯆꯠꯄ ꯅꯨꯡꯉꯥꯏꯕꯁꯦ ꯍꯧꯖꯤꯛ ꯑꯩꯈꯣꯏ ꯀꯩꯅꯣ ꯂꯩꯕꯥꯛꯅ ꯆꯐꯨ ꯁꯦꯝꯕ ꯈꯣꯠꯄ ꯂꯩꯗꯅ ꯑꯗꯨꯗ ꯌꯥꯝ ꯐꯦꯃꯣꯁ ꯑꯣꯏꯌꯦꯕ ꯃꯣꯏꯒꯤ ꯃꯣꯏ ꯈꯨꯟꯁꯦ ꯎꯝ

ꯑꯥ ꯑꯩꯁꯨ ꯂꯩꯕꯥꯛꯇ ꯑꯗꯨꯝ ꯁꯦꯝꯃ ꯑꯦꯅꯤ ꯁ꯭ꯇꯥꯏꯜꯗ ꯍꯧꯖꯤꯛ ꯀꯩꯅꯣ ꯎꯝ ꯍꯧꯖꯤꯛ ꯍꯧꯖꯤꯛꯇꯤ ꯀꯩꯅꯣ ꯑꯗꯨꯝ ꯃꯣꯗꯔꯅꯥꯏꯖ ꯑꯣꯏꯈ꯭ꯔꯃꯤꯅ ꯁ꯭ꯇꯥꯏꯜꯁꯤ ꯖꯥꯠ ꯖꯥꯠ ꯖꯥꯠ ꯑꯗꯨꯝ ꯐꯪꯉꯦꯕ ꯍꯧꯖꯤꯛ ꯑꯩꯈꯣꯏꯒꯤ ꯀ꯭ꯂꯦ ꯒ꯭ꯂꯥꯁ ꯁ꯭ꯂꯦ ꯄꯣꯠ ꯄꯦꯟ ꯑꯗꯨꯝꯕ ꯂꯣꯏꯅ ꯁ꯭ꯇꯥꯏꯜ ꯖꯥꯠ ꯖꯥꯠ ꯖꯥꯠ ꯁꯦꯝꯃꯒ ꯂꯩꯌꯦꯕ ꯑꯇꯣꯞꯄꯩꯁꯨ ꯂꯩꯌꯦ ꯑꯇꯣꯞꯄꯔꯣ ꯑꯇꯣꯞꯄ ꯌꯦꯡꯕ ꯌꯥꯕ ꯍꯥꯏꯁꯦ ꯀꯩꯅꯣ ꯑꯗꯨꯝ ꯚꯤꯎ ꯁꯤꯅꯔꯤꯗꯨꯁꯨ ꯑꯗꯨꯝ ꯌꯥꯏꯌꯦ ꯑꯗꯨꯒ ꯀꯩꯅꯣ ꯃꯦꯅꯤ ꯇꯨꯔꯤꯡ ꯐꯦꯁꯇꯤꯕꯦꯜ ꯇꯨꯔꯤꯡ ꯐꯦꯁꯇꯤꯕꯦꯜꯁꯦ ꯍꯦꯟꯅ ꯅꯨꯡꯉꯥꯏꯒꯅꯤ ꯈꯜꯂꯦ ꯍꯥꯏꯕꯗꯤ ꯀꯩꯅꯣ ꯃꯣꯏꯒꯤ ꯐꯦꯁꯇꯤꯕꯦꯜꯁꯦ ꯃꯣꯏ ꯈꯨꯟꯒꯤ ꯄꯨꯡꯇꯣꯞ ꯇꯣꯞꯄ ꯐꯦꯁꯇꯤꯕꯦꯜ ꯇꯣꯉꯥꯟꯅ ꯑꯃ ꯂꯩꯌꯦꯕ ꯍꯧꯖꯤꯛ ꯑꯩꯈꯣꯏ ꯇꯥꯡꯈꯨꯜ ꯂꯣꯟꯗ ꯍꯥꯏꯔꯗꯤ ꯎꯝ ꯁꯤꯗ ꯁꯣꯋꯤꯡ ꯐꯦꯁꯇꯤꯕꯦꯜꯗꯣ ꯑꯥ ꯑꯗꯨꯗꯨ ꯌꯥꯝ ꯑꯥ ꯑꯥ ꯁꯤꯗ ꯁꯣꯋꯤꯡ ꯐꯦꯁꯇꯤꯕꯦꯜ ꯑꯗꯨ ꯅꯨꯃꯤꯠꯇꯣ ꯌꯥꯝ ꯅꯨꯡꯉꯥꯏꯌꯦꯕ ꯑꯗꯣ ꯃꯣꯏꯒꯤ ꯀꯩꯅꯣꯁꯦ ꯑꯁꯤ ꯃꯇꯝꯗ ꯀꯩꯅꯣ ꯌꯥꯝ ꯐꯩꯌꯦ ꯐꯦꯃꯣꯁ ꯑꯣꯏ ꯍꯥꯏꯁꯦ ꯍꯧꯖꯤꯛ ꯂꯣꯡꯕꯤꯄꯣꯛ ꯍꯥꯏꯅꯁꯨ ꯑꯃ ꯂꯩꯌꯦꯕ ꯎꯝ ꯑꯗꯨꯒ ꯃꯣꯏ ꯈꯨꯟꯁꯦ ꯑꯗꯨꯝ ꯀꯩꯅꯣ ꯚꯤꯎ ꯃꯣꯏꯁꯦ ꯁ꯭ꯀꯨꯜꯁꯨ ꯁꯦꯟꯇꯔ ꯇꯥꯕꯅꯤꯅ ꯃꯣꯏꯁꯦ ꯀꯩꯅꯣ ꯄꯣꯄꯨꯂꯦꯁꯟꯁꯨ ꯌꯥꯝꯃꯦ ꯑꯗꯨꯒ ꯀꯩꯅꯣ ꯃꯣꯏꯒꯤ ꯂꯩꯐꯝ ꯀꯩꯅꯣ ꯖꯒꯥꯁꯤꯁꯨ ꯌꯥꯝ ꯐꯩ ꯐꯖꯩꯌꯦꯕ ꯚꯤꯎꯁꯦ ꯌꯨꯝꯅꯥꯛꯁꯦ ꯀꯩꯅꯣ ꯃꯣꯏꯁꯦ ꯑꯞꯄꯔ ꯂꯣꯋꯔ ꯍꯥꯏꯅ ꯊꯥꯏꯌꯦꯕ ꯑꯗꯣ ꯑꯅꯤꯃꯛꯁꯦ ꯄꯨꯜꯂꯗꯤ ꯋꯥꯟ ꯊꯥꯎꯖꯟ ꯁꯕꯦꯟ ꯍꯟꯗ꯭ꯔꯦꯗ ꯑꯗꯨ ꯑꯗꯨꯋꯥꯏꯒꯤ ꯍꯥꯎꯁꯍꯣꯜꯗ ꯂꯩꯌꯦꯕ ꯃꯣꯏꯁꯦ ꯄꯣꯄꯨꯂꯦꯁꯟꯁꯦ ꯎꯝ ꯌꯥꯝ ꯆꯥꯎꯋꯦ ꯎꯝ ꯎꯝ ꯍꯧꯖꯤꯛ ꯄ꯭ꯂꯥꯟꯁꯦ ꯎꯝ ꯀꯩꯅꯣ ꯁꯝꯃꯔꯒꯨꯝꯕ ꯅꯠꯇ꯭ꯔꯒꯅ ꯁ꯭ꯄꯔꯤꯡꯗꯗꯤ ꯀꯃꯥꯏ ꯇꯧꯁꯦ ꯁ꯭ꯄꯔꯤꯡ ꯃꯇꯝꯗ ꯆꯠꯁꯦ ꯍꯥꯏꯔꯁꯨ ꯌꯥꯏ ꯍꯥꯏꯗꯤ ꯑꯗꯨ ꯁ꯭ꯄꯔꯤꯡ ꯃꯇꯝꯗ ꯆꯠꯄꯁꯦ ꯍꯧꯖꯤꯛ ꯎꯅꯥ ꯋꯥꯅꯥ ꯑꯗꯨꯝ ꯀꯩꯅꯣ ꯇꯧꯏ ꯂꯩ ꯁꯥꯠꯄꯩ ꯇꯥꯏꯃꯤꯡꯁꯦ ꯑꯁꯤꯗ ꯂꯝꯕꯤ ꯃꯣꯏ ꯈꯨꯟ ꯂꯝꯕꯤ ꯆꯠꯄꯁꯦ ꯂꯩ ꯁꯥꯠꯄꯩ ꯇꯥꯏꯃꯤꯡꯁꯤꯗ ꯂꯝꯕꯤꯁꯨ ꯌꯥꯝ ꯐꯩꯌꯦꯕ ꯑꯗꯨꯝ ꯌꯥꯝ ꯀꯩꯅꯣ ꯗꯤꯀꯣꯔꯦꯇꯤꯞ ꯑꯣꯏꯕꯅꯦꯕ ꯍꯧꯖꯤꯛ ꯒꯨꯜꯃꯣꯍꯣꯔꯒꯤ ꯀꯩꯅꯣ ꯎꯝ ꯂꯩꯒꯨꯝꯕ ꯁꯥꯠꯄꯒꯤꯀꯣ ꯑꯗꯣ ꯃꯦꯟꯂꯤ ꯑꯦꯛꯁꯄ꯭ꯂꯣꯔꯁꯤꯗ ꯀꯩꯅꯣ ꯑꯩꯈꯣꯏꯅ ꯑꯦꯁ ꯑꯦ ꯇꯨꯔꯤꯁ ꯑꯣꯏꯅ ꯆꯠꯇꯣꯏꯁꯦ ꯀꯩꯅꯣ ꯍꯧꯖꯤꯛ ꯃꯣꯏꯒꯤ ꯆꯐꯨꯗꯣ ꯀ꯭ꯂꯦ ꯀ꯭ꯂꯦ ꯄꯣꯠꯇꯣ ꯑꯗꯣ ꯑꯗꯨꯗꯣ ꯃꯣꯏ ꯀꯃꯥꯏ ꯁꯦꯝꯃꯤꯅꯣ ꯀꯃꯥꯏꯅ ꯀꯔꯤ ꯗꯤꯖꯥꯏꯟ ꯗꯤꯖꯥꯏꯅꯁꯦ ꯀꯔꯤ ꯀꯔꯤ ꯂꯩꯒꯦ ꯃꯈꯜꯁꯦ ꯀꯔꯤ ꯑꯗꯨꯒ ꯆꯐꯨꯁꯦ ꯀꯔꯤ ꯀꯔꯤ ꯃꯈꯜ ꯂꯩꯒꯦ ꯍꯥꯏꯕꯁꯦ ꯁꯤꯁꯨ ꯀꯩꯅꯣ ꯌꯦꯡꯕ ꯌꯥꯏꯌꯦꯕ ꯃꯤ ꯃꯤ ꯃꯁꯤꯡꯕꯨꯗꯤ ꯑꯗꯨꯗꯤ ꯀꯩꯅꯣ ꯑꯗꯨꯝ

ꯎꯝ ꯑꯩꯈꯣꯏ ꯑꯥ ꯑꯣ ꯑꯣ ꯑꯁꯤꯁꯦ ꯁꯤ ꯃꯣꯏ ꯃꯣꯏ ꯈꯨꯟꯗꯗꯤ ꯀꯩꯅꯣ ꯂꯩꯐꯝꯁꯦ ꯂꯩꯐꯝꯕꯨꯗꯤ ꯂꯩꯒꯗꯕ ꯃꯥꯟꯗꯦ ꯑꯗꯣ ꯀꯩꯅꯣ ꯑꯩꯈꯣꯏꯅ ꯑꯗꯨꯝ ꯏꯃꯥꯟꯅꯕ ꯈꯣꯏꯗ ꯑꯗꯨꯝ ꯀꯟꯇꯦꯛ ꯇꯧꯔꯗꯤ ꯍꯣꯏ ꯃꯣꯏꯗ ꯑꯗꯨꯝ ꯑꯩꯈꯣꯏ ꯀꯩꯅꯣ ꯉꯁꯤ ꯀꯩꯅꯣ ꯁꯤꯗ ꯂꯦꯛꯍꯧꯔꯒꯦ ꯈꯣꯠꯂꯦ ꯀꯩꯅꯣ ꯇꯥꯏꯃꯤꯡꯁꯦ ꯌꯥꯗ꯭ꯔꯦ ꯍꯥꯏꯅ ꯑꯗꯨ ꯁꯨꯝ ꯍꯥꯏꯕ ꯌꯥꯏ ꯑꯗꯨ ꯅꯠꯇ꯭ꯔꯒꯅ ꯑꯩꯈꯣꯏꯅ ꯍꯦꯛ ꯎꯈ꯭ꯔꯨꯜ ꯇꯥꯎꯟꯗ ꯗꯥꯏꯔꯦꯛ ꯆꯠꯂꯒ ꯑꯁꯣꯏ ꯀꯩꯅꯣ ꯍꯣꯔꯦꯟ ꯍꯜꯂꯛꯄꯩꯗꯣ ꯑꯗꯨ ꯈꯛꯇ ꯁꯨꯝ ꯀꯩꯅꯣ ꯑꯦꯛꯁꯄ꯭ꯂꯣꯔ ꯇꯧꯊꯣꯛꯑꯒ ꯍꯜꯂꯛꯄꯗ ꯀꯩꯅꯣ ꯎꯈ꯭ꯔꯨꯜꯗꯗꯤ ꯑꯗꯨꯝ ꯍꯣꯇꯦꯜꯒꯨꯝꯕ ꯀꯩ ꯀꯩ ꯃꯣꯏ ꯑꯗꯨꯒ ꯑꯩꯈꯣꯏ ꯌꯨꯝꯁꯨ ꯑꯗꯨꯗ ꯑꯗꯨꯝ ꯂꯩꯕꯅꯤ ꯑꯗꯨꯝ ꯑꯗꯨꯝ ꯌꯥꯔꯦ ꯑꯗꯨꯗꯤ ꯑꯗꯣ ꯀꯩꯅꯣ ꯑꯩꯈꯣꯏꯅ ꯑꯗꯨꯗ ꯋꯥꯟ ꯅꯥꯏꯠ ꯁ꯭ꯇꯦ ꯇꯧꯁꯦ ꯍꯥꯏꯔꯁꯨ ꯑꯗꯨ ꯀꯩꯅꯣ ꯑꯩꯈꯣꯏꯒꯤ ꯄ꯭ꯂꯥꯟ ꯁꯤꯟꯕꯗ ꯑꯗꯨꯝ ꯃꯈꯥ ꯄꯣꯜꯂꯦ ꯑꯗꯨ ꯋꯥꯟ ꯅꯥꯏꯠ ꯁ꯭ꯇꯦ ꯇꯧꯔꯒ ꯇꯧꯕꯁꯤꯗ ꯑꯗꯨꯁꯨ ꯑꯗꯨꯝ ꯌꯥꯏꯌꯦ ꯑꯗꯨꯀꯣ ꯑꯗꯨꯒ ꯑꯩꯈꯣꯏꯅ ꯀꯩꯅꯣ ꯑꯩꯈꯣꯏꯅ ꯃꯤ ꯑꯩꯈꯣꯏ ꯀꯩꯅꯣ ꯃꯤ ꯑꯁꯨꯛ ꯌꯥꯝꯅ ꯆꯠꯁꯦ ꯑꯗꯨꯒ ꯀꯩꯅꯣ ꯀꯟꯇ꯭ꯔꯤꯕꯨꯁꯟ ꯁꯨꯃꯥꯏ ꯇꯧꯁꯦ ꯈꯣꯠꯁꯦ ꯍꯥꯏꯕꯗꯨꯗꯤ ꯑꯗꯨꯝ ꯑꯩꯈꯣꯏꯒꯤ ꯑꯗꯨꯁꯨ ꯑꯩꯈꯣꯏꯅ ꯑꯗꯨꯝ ꯀꯩꯅꯣ ꯇꯧꯕꯗ ꯑꯗꯨꯝ ꯌꯥꯅꯤ ꯍꯥꯏꯕꯗꯤ ꯀꯩꯅꯣ ꯒꯥꯔꯤ ꯒꯥꯔꯤꯒꯤ ꯆꯥꯔꯖ ꯇꯣꯉꯥꯟꯅ ꯑꯥ ꯑꯥ ꯑꯥ ꯑꯥ ꯎꯝ ꯍꯣꯏ ꯌꯥꯏ ꯌꯥꯏ ꯌꯥꯏ ꯌꯥꯏ

ꯃꯥꯅꯦ ꯃꯅꯦ ꯃꯥꯅꯦ ꯈꯪꯏ ꯑꯣ ꯑꯣ ꯑꯗꯨꯕꯨꯗꯤ ꯑꯣ ꯑꯥ ꯑꯗꯨꯗꯤ ꯀꯩꯅꯣ ꯒꯥꯔꯤ ꯅꯪꯅ ꯄꯨꯊꯣꯛꯑꯒꯦ ꯍꯥꯏꯔꯗꯤ ꯀꯩꯅꯣ ꯑꯩꯈꯣꯏ ꯃꯤ ꯃꯔꯤ ꯃꯉꯥꯁꯦ ꯀꯩꯅꯣ ꯑꯗꯨꯝ ꯈꯣꯝꯖꯤꯜꯂꯒ ꯑꯗꯨꯝ ꯗꯥꯏꯔꯦꯛ ꯁꯨꯝ ꯆꯠꯄ ꯌꯥꯔꯦꯗꯅ ꯑꯗꯨ ꯀꯩꯅꯣ ꯎꯝ ꯃꯈꯥ ꯇꯥꯕ ꯀꯩꯅꯣ ꯍꯧꯖꯤꯛ ꯑꯩꯈꯣꯏꯅ ꯑꯥꯗ ꯆꯠꯂꯒ ꯂꯩꯕ ꯂꯩꯒꯗꯕ ꯑꯗꯨꯒ ꯆꯥꯛ ꯏꯁꯤꯡꯁꯤꯗꯤ ꯑꯗꯨꯝ ꯑꯗ ꯑꯗꯨꯝ ꯁꯤꯜꯂꯁꯦ ꯑꯩꯈꯣꯏꯒꯤ ꯑꯩꯈꯣꯏꯗ ꯆꯥꯕ ꯊꯛꯄ ꯀꯩꯅꯣ ꯇꯨꯝꯁꯦ ꯍꯥꯏꯔꯁꯨ ꯌꯥꯏꯌꯦ ꯋꯥꯟ ꯅꯥꯏꯠ ꯁ꯭ꯇꯦꯒꯤꯗꯣ

ꯑꯗꯨꯅ ꯐꯒꯗ꯭ꯔꯣ ꯍꯣꯏ ꯍꯣꯏ ꯑꯥ ꯍꯥ ꯑꯥ ꯍꯣꯏ ꯍꯣꯏ ꯌꯥꯔꯕ ꯑꯗꯨꯗꯤ ꯃꯈꯥ ꯇꯥꯕꯗ ꯑꯗꯨꯝ ꯀꯩꯅꯣ ꯑꯗꯨꯗꯤ ꯑꯗꯨꯗꯤ ꯑꯥ ꯑꯗꯨꯝ ꯑꯥ ꯑꯥ ꯃꯊꯪꯗ ꯑꯃꯨꯛ ꯀꯩꯅꯣ ꯊꯦꯡꯅꯔꯁꯦ ꯑꯗꯨ ꯃꯊꯪꯗ ꯊꯦꯡꯅꯔ ꯋꯥꯔꯤ ꯐꯖꯅ ꯀꯩꯅꯣ ꯂꯣꯏꯁꯤꯅꯁꯦ ꯍꯣꯏ ꯆꯣ ꯆꯣ ꯑꯗꯨꯗꯤ ꯊꯝꯃꯒꯦ ꯊꯝꯃꯦ ꯑꯥ ꯍꯣꯏ ꯍꯣꯏ ꯊꯝꯃꯒꯦ ꯊꯝꯃꯒꯦ